ꯔꯨꯜ ꯑꯦꯟ ꯔꯤꯒꯨꯂꯦꯁꯟ ꯐꯖꯅ ꯃꯦꯟꯇꯦꯟ ꯇꯧꯏ ꯑꯗꯨꯕꯨ ꯁ꯭ꯀꯨꯜꯒꯤ ꯏꯟꯐ꯭ꯔꯥꯏꯁꯇ꯭ꯔꯛꯆꯔ ꯑꯃꯗꯤ ꯅꯤꯠ ꯑꯦꯟ ꯀ꯭ꯂꯤꯟꯗ ꯊꯝꯕꯁꯤ ꯃꯈꯣꯏꯒꯤ ꯑꯣꯏꯅ ꯌꯥꯝꯅ ꯐꯖꯕ ꯑꯗꯨꯒꯨꯝꯕ ꯁ꯭ꯀꯨꯜꯒꯤ ꯃꯦꯟꯇꯤꯅꯦꯟꯁ ꯑꯃꯗ ꯐꯖꯅ ꯇꯧꯏ ꯍꯥꯏꯕ ꯑꯃ ꯑꯩꯈꯣꯏꯅ ꯎꯕ ꯐꯪꯏ ꯑꯗꯨꯒ ꯁ꯭ꯀꯨꯜꯒꯤ ꯑꯣꯊꯣꯔꯤꯇꯤ ꯈꯨꯗꯤꯡꯃꯛꯅꯁꯨ ꯐꯖꯅ ꯆꯦꯛꯁꯤꯟꯅ ꯑꯩꯈꯣꯏꯅ ꯐꯖꯅ ꯊꯝꯃꯤ ꯑꯗꯨꯕꯨ ꯒꯕꯔꯃꯦꯟ ꯁ꯭ꯀꯨꯜꯁꯤꯅ ꯑꯃꯨꯛꯀ

ꯍꯧꯖꯤꯛꯃꯛꯇꯁꯨ ꯇꯧꯏ ꯑꯗꯨꯕꯨ ꯄ꯭ꯔꯥꯏꯚꯦꯠ ꯁ꯭ꯀꯨꯜ ꯈꯛꯇꯗꯤ ꯅꯠꯇꯦ ꯄ꯭ꯔꯥꯏꯚꯦꯠ ꯁ꯭ꯀꯨꯜꯁꯨ ꯑꯗꯨꯝ ꯇꯧꯏ ꯇꯧꯔꯒꯁꯨ ꯒꯕꯔꯃꯦꯟ ꯁ꯭ꯀꯨꯜꯅ ꯇꯧꯔꯤ ꯁꯤꯃꯛꯇꯤ ꯄ꯭ꯔꯥꯏꯚꯦꯠ ꯁ꯭ꯀꯨꯜꯗ ꯂꯣꯏꯅ ꯇꯧꯏ ꯍꯥꯏꯕꯗꯤ ꯌꯥꯗꯦ ꯄ꯭ꯔꯥꯏꯚꯦꯠ ꯁ꯭ꯀꯨꯜꯗꯗꯤ ꯖꯁ ꯃꯣꯏꯅ ꯇꯧꯔꯤꯁꯤ ꯔꯨꯜ ꯑꯦꯟ ꯔꯤꯒꯨꯂꯦꯁꯟ ꯐꯖꯅ ꯐꯣꯂꯣ ꯇꯧꯏ ꯐꯦꯁꯤꯂꯤꯇꯤ ꯈꯨꯗꯤꯡꯃꯛ ꯃꯦꯟꯇꯦꯟ ꯇꯧꯏ ꯑꯗꯨ ꯗꯤꯁꯤꯄ꯭ꯂꯤꯟ ꯐꯖꯅ ꯃꯦꯟꯇꯦꯟ ꯇꯧꯔꯒ ꯆꯠꯂꯤ ꯑꯗꯨꯒ ꯁ꯭ꯀꯨꯜꯒꯤ ꯅꯤꯌꯣꯝ ꯆꯨꯝꯅ ꯗꯁꯕꯤꯟ ꯊꯝꯐꯝ ꯊꯣꯛꯄꯒꯁꯤꯅ ꯊꯝꯃꯤ ꯑꯗꯨꯒ ꯑꯃꯣꯠ ꯑꯀꯥꯏ ꯈꯨꯗꯤꯡꯃꯛ ꯐꯖꯅ ꯂꯨꯅ ꯅꯥꯟꯅ ꯊꯝꯃꯤ ꯀ꯭ꯂꯥꯁ ꯈꯨꯗꯤꯡꯃꯛ ꯐꯖꯅ ꯌꯦꯡꯕ ꯃꯇꯝꯗ ꯌꯥꯝꯅ ꯅꯤꯠ ꯑꯦꯅ ꯀ꯭ꯂꯤꯟ ꯑꯣꯏ ꯑꯗꯨ ꯃꯌꯥꯝꯗꯨ ꯎꯕꯗ ꯄ꯭ꯔꯥꯏꯚꯦꯠ ꯁ꯭ꯀꯨꯜꯅ ꯍꯦꯜꯂꯕ꯭ꯔꯥ ꯍꯥꯏꯕ ꯋꯥꯈꯜ ꯑꯃ ꯂꯣꯏꯅꯃꯛ ꯃꯤꯄꯨꯝ ꯈꯨꯗꯤꯡꯃꯛꯅ ꯈꯜꯂꯤ ꯑꯗꯨꯕꯨ ꯄ꯭ꯔꯥꯏꯚꯦꯠ ꯁ꯭ꯀꯨꯜ ꯈꯛꯇꯪ ꯐꯩ ꯍꯥꯏꯕꯗꯤ ꯌꯥꯗꯦ ꯒꯕꯔꯃꯦꯟ ꯁ꯭ꯀꯨꯜꯒꯤ ꯑꯐꯕ ꯃꯌꯥꯝꯁꯨ ꯎꯕ ꯐꯪꯉꯦ ꯑꯩꯈꯣꯏꯅ ꯑꯗꯨ ꯍꯧꯖꯤꯛꯀꯤ ꯃꯇꯝꯗꯗꯤ ꯒꯕꯔꯃꯦꯟ ꯁ꯭ꯀꯨꯜꯒꯤ ꯁꯥꯇ꯭ꯔ ꯈꯔꯁꯨ ꯃꯦꯔꯤꯇꯣꯔꯤꯁ ꯏꯁꯇꯨꯗꯦꯟ ꯀꯌꯥ ꯑꯃ ꯎꯕ ꯐꯪꯏ ꯃꯔꯝꯗꯤ ꯂꯥꯏꯔꯤꯛ ꯂꯥꯏꯁꯨ ꯍꯩꯕꯗ ꯃꯤꯊꯣꯏ ꯃꯤꯍꯦꯟ ꯀꯌꯥ ꯑꯃ ꯎꯕ ꯐꯪꯏ ꯃꯈꯣꯏ ꯈꯨꯗꯤꯡꯃꯛꯁꯤ ꯍꯧꯖꯤꯛ ꯃꯈꯣꯏꯕꯨ ꯍꯔꯥꯎꯍꯟꯕ ꯑꯃꯗꯤ ꯁꯦꯜꯒꯤ ꯃꯇꯦꯡ ꯄꯤꯔꯒ ꯂꯥꯏꯔꯤꯛ ꯂꯥꯏꯁꯨꯗ ꯃꯈꯥ ꯇꯥꯅ ꯇꯝꯅꯕꯒꯤꯗꯃꯛꯇ ꯒꯕꯔꯃꯦꯟꯒꯤ ꯑꯦꯖꯨꯀꯦꯁꯟ ꯃꯤꯅꯤꯁꯇꯔ ꯂꯩꯔꯤꯕ ꯑꯇꯩ ꯑꯇꯩꯒꯤ ꯁꯦꯛꯇꯔ ꯀꯌꯥꯅ ꯃꯇꯦꯡ ꯄꯥꯡꯕꯤꯔꯛꯄ ꯀꯌꯥ ꯑꯃꯁꯨ ꯂꯥꯏꯔꯕ ꯃꯆꯥꯁꯤꯡꯗ ꯃꯇꯦꯡ ꯄꯥꯡꯏ ꯑꯗꯨꯒꯨꯝꯕ ꯀꯌꯥ ꯑꯗꯨꯁꯨ ꯂꯥꯏꯔꯤꯛ ꯃꯈꯥ ꯇꯥꯅ ꯇꯝꯖꯕ ꯐꯪꯈꯤ ꯐꯪꯈꯤ ꯍꯥꯏꯕꯗꯤ ꯄ꯭ꯔꯥꯏꯚꯦꯠ ꯁ꯭ꯀꯨꯜ ꯈꯛꯇ ꯅꯠꯇꯦ ꯒꯕꯔꯃꯦꯟ ꯁ꯭ꯀꯨꯜꯁꯨ ꯃꯈꯥ ꯇꯥꯅ ꯂꯥꯏꯔꯤꯛ ꯇꯝꯍꯟꯕꯒꯤ ꯈꯨꯗꯣꯡꯆꯥꯕ ꯄꯤ ꯑꯗꯨꯅ ꯃꯔꯝ ꯑꯣꯏꯔꯒ ꯒꯕꯔꯃꯦꯟ ꯁ꯭ꯀꯨꯜꯒꯤ ꯀꯥꯅꯕ ꯀꯌꯥ ꯑꯃꯁꯨ ꯎꯕ ꯐꯪꯏ ꯒꯕꯔꯃꯦꯟ ꯁ꯭ꯀꯨꯜꯗ ꯀꯥꯅꯕ ꯀꯌꯥ ꯑꯃ ꯑꯩꯈꯣꯏꯅ ꯄ꯭ꯔꯥꯏꯃꯥꯔꯤ ꯂꯦꯕꯦꯜꯗꯒꯤ ꯍꯧꯔꯒ ꯁꯦꯀꯦꯟꯗꯔꯤ ꯂꯦꯕꯦꯜ ꯑꯞ ꯇꯨ ꯀꯣꯂꯦꯖ ꯂꯦꯕꯦꯜꯐꯥꯎꯗꯁꯨ ꯀꯥꯅꯕ ꯀꯌꯥ ꯑꯃ ꯎꯕ ꯐꯪꯏ ꯄ꯭ꯔꯥꯏꯃꯥꯔꯤ ꯂꯦꯕꯦꯜꯗ ꯍꯥꯏꯔꯒꯅ ꯑꯉꯥꯡꯁꯤꯡꯗ ꯐꯖꯅ ꯔꯨꯜ ꯑꯦꯟ ꯔꯤꯒꯨꯂꯦꯁꯟ ꯐꯖꯅ ꯔꯨꯇꯤꯟ ꯋꯥꯏꯁꯇ ꯑꯉꯥꯡꯁꯤꯡꯗ ꯇꯧꯐꯝ ꯊꯣꯛꯄ ꯐꯖꯅ ꯇꯧꯍꯜꯂꯤ ꯑꯗꯨꯒ ꯐꯦꯁꯤꯂꯤꯇꯤꯁꯨ ꯑꯗꯨꯝ ꯐꯖ ꯐꯖꯅ ꯃꯤꯠ ꯗꯦ ꯃꯤꯜꯁꯨ ꯐꯖꯅ ꯄꯤ ꯑꯗꯨꯅ ꯃꯔꯝ ꯑꯣꯏꯔꯒ ꯑꯉꯥꯡꯁꯤꯡꯅ ꯁ꯭ꯀꯨꯜ ꯀꯥꯅꯤꯡꯕꯒꯤ ꯋꯥꯈꯜ ꯑꯃ ꯊꯝꯃꯤ ꯁ꯭ꯀꯨꯜꯒꯤ ꯌꯨꯅꯤꯐꯣꯝ ꯈꯨꯗꯤꯡꯃꯛ ꯐꯖꯅ ꯑꯗꯨꯝ ꯄꯤꯕꯤ ꯂꯥꯏꯔꯤꯛ ꯂꯥꯏꯁꯨ ꯂꯥꯏꯔꯤꯛ ꯂꯥꯏꯁꯨ ꯂꯩꯇꯕ ꯈꯨꯗꯤꯡꯃꯛ ꯐꯖꯅ ꯌꯦꯡꯁꯤꯜꯂꯒ ꯃꯈꯣꯏꯗ ꯑꯋꯥꯠ ꯑꯄꯥ ꯌꯦꯡꯉꯒ ꯐꯖꯅ ꯄꯤꯕꯤ ꯃꯈꯣꯏꯕꯨ ꯃꯐꯤ ꯃꯔꯣꯟꯗꯁꯨ ꯐꯖꯅ ꯌꯦꯡꯁꯤꯜꯂꯒ ꯑꯃꯣꯠꯄ ꯂꯩꯔꯒꯁꯨ ꯂꯨꯅ ꯅꯥꯟꯅ ꯁꯦꯠꯀꯗꯕꯅꯤ ꯍꯥꯏꯕꯁꯤ ꯐꯖꯅ ꯇꯝꯕꯤ ꯑꯁꯤꯒꯨꯝꯕ ꯀꯌꯥ ꯑꯁꯤ ꯑꯣꯖꯥꯁꯤꯡꯅ ꯐꯖꯅ ꯒꯕꯔꯃꯦꯟꯒꯤ ꯑꯣꯖꯥꯁꯤꯡꯅ ꯐꯖꯅ ꯃꯦꯟꯇꯦꯟ ꯇꯧꯕꯤ ꯐꯖꯅ ꯍꯧꯖꯤꯛꯀꯤ ꯃꯇꯝꯗꯗꯤ ꯑꯐ ꯑꯐꯕ ꯁꯥꯇ꯭ꯔ ꯀꯌꯥ ꯑꯃꯁꯨ ꯄꯨꯊꯣꯛꯄ ꯉꯝꯃꯤ ꯑꯗꯨꯅ ꯃꯔꯝ ꯑꯣꯏꯔꯒ ꯒꯕꯔꯃꯦꯟ ꯁ꯭ꯀꯨꯜ ꯑꯁꯤꯁꯨ ꯑꯗꯨꯝ ꯑꯐ ꯑꯐꯕ ꯀꯌꯥ ꯑꯃ ꯎꯕ ꯐꯪꯏ ꯍꯥꯏꯕꯗꯤ ꯊꯕꯛ ꯑꯣꯏꯅ ꯇꯧꯔꯛꯄꯗꯁꯨ ꯁꯥꯇ꯭ꯔꯁꯤꯡꯁꯨ ꯑꯐ ꯑꯐꯕ ꯄꯨꯊꯣꯔꯛꯄ ꯉꯝꯃꯤ ꯍꯥꯏꯕꯁꯤ ꯑꯩꯈꯣꯏꯅ ꯍꯧꯖꯤꯛꯇꯁꯨ ꯎꯕ ꯐꯪꯏ